ꯀꯛꯆꯤꯡ ꯖꯤꯜꯂꯥ ꯑꯁꯤꯗ ꯃꯃꯤꯡ ꯆꯠꯂꯕ ꯈꯨꯗꯝ ꯑꯣꯏꯕ ꯃꯐꯝ ꯅꯠꯇ꯭ꯔꯒ ꯂꯝ ꯀꯣꯏꯕꯁꯤꯡꯒꯤ ꯄꯨꯛꯅꯤꯡ ꯆꯤꯡꯁꯤꯟꯅꯤꯡꯉꯥꯏ ꯑꯣꯏꯕ ꯃꯐꯝ ꯈꯔ ꯑꯗꯨꯒꯤ ꯃꯃꯤꯡꯗꯤ ꯑꯍꯥꯟꯕꯗ ꯏꯀꯣ ꯄꯥꯔ꯭ꯛ ꯒꯥꯔꯗꯦꯟ ꯏꯀꯣ ꯄꯥꯔ꯭ꯛ ꯒꯥꯔꯗꯦꯟ ꯍꯥꯏꯕꯁꯦ ꯍꯥꯟꯅ ꯏꯀꯣꯛ ꯀꯣꯛꯑꯒ ꯂꯩꯔꯝꯕꯗꯒꯤ ꯍꯧꯖꯤꯛꯅ ꯂꯩ ꯅꯨꯡ ꯊꯥꯗꯅ ꯎ ꯋꯥ ꯃꯔꯥꯡ ꯀꯥꯏꯅ ꯊꯥꯗꯅ ꯌꯥꯝꯅ ꯐꯖꯕ ꯃꯐꯝ ꯑꯃ ꯑꯣꯏꯔꯝꯃꯤ ꯑꯣꯏꯔꯦ ꯍꯧꯖꯤꯛꯇꯤ ꯑꯗꯨꯒ ꯄꯤ ꯑꯥꯔ ꯏꯁꯀꯨꯜ ꯄꯥꯗꯥꯃꯥ ꯔꯇꯅꯥ ꯏꯪꯂꯤꯁ ꯏꯁꯀꯨꯜ ꯍꯥꯏꯕ ꯑꯁꯤꯅ ꯈ꯭ꯋꯥꯏꯗꯒꯤ ꯃꯃꯤꯡ ꯂꯩꯕ ꯀꯛꯆꯤꯡꯒꯤ ꯑꯣꯏꯅ ꯏꯁꯀꯨꯜ ꯑꯃꯅꯤ ꯑꯁꯤꯗ ꯐꯤꯂꯝ ꯁꯨꯇꯤꯡꯅꯁꯨ ꯀꯌꯥ ꯑꯃꯁꯨ ꯇꯧꯅꯔꯦ ꯑꯗꯨꯒ ꯏꯁꯀꯨꯜ ꯁꯨꯇꯤ ꯑꯣꯏꯕ ꯃꯇꯝꯗ ꯃꯤ ꯀꯌꯥ ꯑꯃ ꯂꯥꯛꯇꯨꯅꯁꯨ ꯌꯦꯡꯉꯩ ꯑꯗꯨꯒ ꯃꯊꯪꯗꯅ ꯂꯝꯈꯥꯏ ꯄꯨꯈ꯭ꯔꯤ ꯂꯝꯈꯥꯏ ꯄꯨꯈ꯭ꯔꯤꯁꯤꯗꯅ ꯉꯥ ꯃꯌꯥꯝ ꯑꯃ ꯂꯩꯗꯨꯅ ꯉꯥ ꯃꯌꯥꯝ ꯑꯗꯨ ꯌꯦꯡꯕ ꯆꯠꯅꯩ ꯃꯤ ꯃꯌꯥꯝꯅ ꯑꯗꯨꯒ ꯀꯛꯆꯤꯡ ꯒꯥꯔꯗꯦꯟ ꯀꯛꯆꯤꯡ ꯒꯥꯔꯗꯦꯟ ꯑꯁꯤꯗꯅ ꯂꯩ ꯐꯖ ꯐꯖꯕ ꯃꯌꯥꯝ ꯑꯃ ꯍꯧꯏ ꯑꯁꯤꯗ ꯃꯥꯍꯥꯗꯦꯕ ꯂꯩ ꯑꯗꯨꯒ ꯄꯥꯈꯪꯕꯒꯤ ꯈꯨꯕꯝ ꯍꯥꯎ ꯁꯝꯄꯨꯕꯤꯒꯤ ꯈꯨꯕꯝꯁꯨ ꯂꯩ ꯑꯗꯨꯒ ꯀ꯭ꯋꯥꯛꯀꯤ ꯈꯨꯕꯝ ꯑꯃꯁꯨ ꯂꯩ ꯑꯗꯨꯒꯤ ꯃꯊꯪꯗ ꯁꯨꯒꯨꯅꯨꯗ ꯂꯩꯔꯤꯕ ꯊꯣꯡ ꯁꯦꯔꯧ ꯊꯣꯡ ꯑꯁꯥꯡꯕ ꯑꯗꯨꯁꯨ ꯃꯅꯤꯄꯨꯔꯒꯤ ꯈ꯭ꯋꯥꯏꯗꯒꯤ ꯁꯥꯡꯕ ꯊꯣꯡ ꯑꯃꯅꯤ ꯑꯁꯤꯁꯨ ꯃꯌꯥꯝꯅ ꯌꯦꯡꯕ ꯆꯠꯅꯩ ꯑꯗꯨꯒ ꯃꯊꯪꯗ ꯃꯣꯟꯗꯨꯝ ꯃꯍꯥꯗꯦꯕ ꯁꯤꯁꯨ ꯈꯨꯔꯨꯝꯕ ꯆꯠꯅꯩ